ꯏꯃꯥꯟꯅꯕ ꯑꯃꯥꯒ ꯏꯝꯐꯥꯜꯗ ꯀꯣꯏꯕ ꯆꯠꯄꯗ ꯑꯩꯈꯣꯏꯅ ꯆꯠꯂꯤꯕ ꯒꯥꯔꯤ ꯑꯗꯨꯒꯤ ꯃꯅꯤꯡ ꯆꯥꯀꯥ ꯑꯗꯨ ꯄꯝꯆꯔ ꯑꯣꯏꯔꯛꯄꯗꯒꯤ ꯏꯃꯥꯟꯅꯕ ꯑꯗꯨꯗ ꯑꯩꯅ ꯚꯥꯏ ꯒꯥꯔꯤ ꯑꯁꯤ ꯋꯥꯔꯛꯁꯣꯞꯇ ꯄꯨꯁꯤꯜꯂꯒ ꯑꯃꯇ ꯐꯣꯠꯂꯛꯈꯤꯁꯤ ꯍꯥꯏꯕꯗ ꯄꯩꯁꯥ ꯌꯥꯎꯅ ꯌꯥꯎꯅ ꯏꯃꯥꯟꯅꯕ ꯑꯗꯨꯅ ꯄꯨꯊꯣꯛꯅꯤꯡꯗꯕꯒꯤ ꯃꯑꯣꯡꯗ ꯚꯥꯏ ꯑꯩꯗꯤ ꯂꯥꯏꯟꯗ ꯆꯠꯂꯝꯂꯒꯦ ꯚꯥꯏ ꯀꯣꯟꯅ ꯂꯥꯛꯍꯧꯔꯣ ꯑꯗꯨ ꯅꯠꯇꯔꯒ ꯋꯥꯔꯛꯁꯣꯞꯇꯥ ꯂꯩꯍꯧꯔꯣ ꯍꯥꯏꯔꯒ ꯆꯠꯈꯤꯕ